ꯍꯜꯂꯣ ꯑꯣ ꯑꯣ ꯌꯥꯒꯅꯤ ꯃꯦꯗꯥꯝ ꯑꯗꯣ ꯃꯦꯗꯥꯝꯒꯤꯁꯦ ꯀꯔꯤꯒꯤ ꯑꯣꯏꯕꯤꯗꯣꯏꯅꯣ ꯀꯦꯛꯁꯦ ꯑꯣ ꯑꯣ ꯌꯥꯒꯅꯤ ꯌꯥꯒꯅꯤ ꯃꯦꯗꯥꯝ ꯑꯗꯣ ꯃꯦꯗꯥꯝꯗꯤ ꯀꯔꯤ ꯀꯔꯝꯍꯥꯏꯅ ꯀꯔꯤ ꯁꯦꯞ ꯐ꯭ꯂꯦꯕꯔꯒꯨꯝꯕ ꯈꯟꯕꯤꯒꯗꯕ꯭ꯔꯥ ꯑꯣ ꯑꯩꯈꯣꯏꯒꯤꯗꯤ ꯑꯌꯥꯝꯕ ꯐ꯭ꯂꯦꯕꯔ ꯑꯌꯥꯝꯕ ꯂꯣꯏ ꯂꯩꯒꯅꯤꯀꯣ ꯃꯦꯗꯥꯝ ꯒ꯭ꯔꯤ ꯑꯦꯄꯜ ꯂꯩꯒꯅꯤ ꯀꯤꯋꯤ ꯂꯩꯒꯅꯤ ꯔꯦꯗ ꯕꯦꯜꯕꯦꯠ ꯂꯩꯒꯅꯤ ꯕꯦꯅꯤꯜꯂꯥꯒꯨꯝꯕꯁꯨ ꯕꯇꯔ ꯏꯁꯀꯣꯠ ꯂꯣꯏ ꯂꯩꯒꯅꯤ ꯃꯦꯗꯥꯝ ꯀꯔꯤ ꯐ꯭ꯂꯦꯕꯔꯗ ꯄꯥꯝꯕꯤꯕꯒꯤꯅꯣ ꯃꯦꯗꯥꯝꯒꯤꯁꯦ ꯑꯣ ꯑꯩꯈꯣꯏꯒꯤꯁꯦ ꯃꯦꯗꯥꯝ ꯐ꯭ꯂꯦꯕꯔ ꯐꯐꯂꯦꯕꯔꯒꯤ ꯀꯩꯅꯣ ꯔꯦꯠꯇꯤꯡꯁꯦ ꯃꯥꯟꯅꯗꯦꯀꯣ ꯑꯗꯨ ꯒ꯭ꯔꯤꯟ ꯑꯦꯄꯜ ꯑꯣꯏꯔꯒꯗꯤ ꯀꯤꯂꯣꯗ ꯐꯥꯏꯕ ꯍꯟꯗ꯭ꯔꯦꯗ ꯑꯗꯨꯒ ꯍꯥꯐ ꯀꯤꯂꯣꯗ ꯇꯨ ꯐꯤꯞꯇꯤ ꯑꯗꯨꯃꯥꯏ ꯂꯩꯌꯦ ꯃꯦꯗꯥꯝ ꯀꯤꯂꯣ ꯀꯌꯥꯒꯤ ꯀꯦꯛꯅꯣ ꯃꯦꯗꯥꯝꯅ ꯑꯣꯗꯔ ꯇꯧꯕꯤꯅꯤꯡꯂꯤꯁꯦ ꯑꯣ ꯑꯧ ꯋꯥꯟ ꯀꯦꯖꯤꯒꯤꯁꯦ ꯑꯗꯨꯝ ꯌꯥꯒꯅꯤ ꯑꯗꯨ ꯃꯦꯗꯥꯝꯒꯤꯁꯦ ꯗꯦꯗ ꯀꯌꯥꯒꯤ ꯑꯣꯏꯕꯤꯗꯣꯏꯅꯣ ꯉꯁꯤꯒꯤ ꯈꯨꯗꯛꯀꯤ ꯄꯥꯝꯕꯒꯤꯔꯥ ꯅꯠꯇ꯭ꯔꯒꯅ ꯀꯩꯗꯧꯉꯩꯒꯨꯝꯕꯒꯤ ꯑꯣꯏꯕꯤꯒꯗꯣꯏꯅꯣ ꯑꯣ ꯑꯣ ꯑꯣ ꯌꯥꯒꯅꯤ ꯌꯥꯒꯅꯤ ꯃꯦꯗꯥꯝ ꯍꯧꯖꯤꯛ ꯃꯤꯅꯤꯠ ꯐꯤꯐꯇꯤꯟꯒꯨꯝꯕ ꯉꯥꯏꯕꯤꯔꯒꯗꯤ ꯌꯥꯒꯅꯤ ꯃꯦꯗꯥꯝ ꯑꯣ ꯍꯣꯏ ꯍꯣꯏ ꯐꯔꯦ ꯑꯗꯨꯗꯤ ꯃꯦꯗꯥꯝꯒꯤ ꯀꯦꯛꯁꯦ ꯑꯥꯐꯇꯔ ꯐꯤꯞꯇꯤꯟ ꯃꯤꯅꯠꯁꯇ ꯑꯩꯈꯣꯏ ꯑꯗꯨꯝ ꯔꯦꯗꯤꯗ ꯊꯝꯖꯔꯝꯂꯒꯦ ꯃꯦꯗꯥꯝꯅ ꯑꯗꯨꯝ ꯂꯥꯛꯂꯒ ꯂꯧꯕꯤꯔ ꯌꯥꯔꯅꯤ ꯍꯣꯏ ꯍꯣꯏ ꯃꯦꯗꯥꯝ ꯑꯗꯨꯗꯤ ꯑꯗꯨꯝ ꯂꯥꯛꯄꯤꯔꯣ ꯃꯦꯗꯥꯝꯅ